ꯑꯩꯅ ꯂꯥꯏꯌꯦꯛꯄ ꯄꯥꯝꯗꯕ ꯅꯨꯃꯤꯠꯁꯤꯡ ꯌꯥꯎꯈꯤ ꯃꯗꯨꯗꯤ ꯑꯩꯉꯣꯟꯗ ꯌꯥꯝꯅ ꯃꯨꯠ ꯂꯩꯇꯕ ꯌꯥꯝꯅ ꯑꯇꯟꯕ ꯐꯥꯎꯕ ꯅꯨꯃꯤꯠꯈꯩꯗ ꯑꯩ ꯂꯥꯏ ꯌꯦꯛꯅꯤꯡꯕ ꯐꯥꯎꯒꯤꯗꯦ ꯃꯔꯝꯗꯤ ꯑꯩꯅ ꯅꯨꯃꯤꯠꯇꯨꯗ ꯂꯥꯏ ꯌꯦꯛꯄ ꯃꯇꯝꯗ ꯑꯩꯉꯣꯟꯗ ꯌꯦꯛꯅꯤꯡꯕ ꯐꯥꯎꯗ꯭ꯔꯕꯅꯤꯅ ꯑꯩꯅ ꯌꯦꯛꯂꯛꯄ ꯂꯥꯏ ꯈꯨꯗꯤꯡꯃꯛꯇ ꯐꯖꯔꯔꯣꯏ ꯑꯩꯅ ꯑꯄꯥꯝꯕꯗꯣ ꯑꯣꯏꯔꯔꯣꯏꯅ ꯈꯟꯕꯒꯤꯅꯤ ꯑꯩꯅ ꯂꯥꯏ ꯌꯦꯛꯅꯤꯡꯅꯕꯒꯤꯗꯃꯛꯇ ꯃꯐꯝ ꯍꯥꯏꯗꯤ ꯃꯤ ꯆꯤꯛꯄ ꯃꯐꯝ ꯑꯗꯨꯒꯨꯝꯕ ꯃꯐꯝꯗ ꯆꯠꯂꯒ ꯑꯩꯒꯤ ꯑꯩ ꯏꯁꯥ ꯏꯇꯣꯝꯇ ꯏꯁꯥꯅ ꯏꯁꯥꯁꯦ ꯃꯣꯇꯤꯕꯦꯠ ꯇꯧꯖꯔꯒ ꯑꯃꯨꯛ ꯌꯦꯛꯅꯤꯡꯅꯕ ꯌꯦꯛꯅꯤꯡꯕ ꯐꯥꯎꯔꯛꯅꯕ ꯍꯣꯠꯅꯖꯩ

ꯑꯩꯅ ꯅꯨꯡꯇꯤ ꯅꯨꯃꯤꯠ ꯈꯨꯗꯤꯡꯒꯤ ꯑꯩꯒꯤ ꯇꯧꯔꯤꯕ ꯊꯕꯛꯁꯤꯡ ꯑꯩꯒꯤ ꯔꯨꯇꯤꯟ ꯑꯗꯨꯗꯒꯤ ꯑꯩꯅ ꯂꯥꯏ ꯌꯦꯛ ꯂꯥꯏ ꯌꯦꯛꯅꯕ ꯃꯇꯧ ꯀꯔꯝꯅ ꯇꯧꯏ ꯍꯥꯏꯕ ꯃꯇꯝꯗ ꯑꯩꯅ ꯅꯨꯡꯇꯤꯒꯤ ꯇꯧꯔꯤꯕ ꯊꯕꯛꯁꯤꯡ ꯑꯗꯨꯗꯒꯤ ꯄꯨꯡ ꯑꯃꯒꯤ ꯆꯥꯡ ꯑꯗꯨꯃꯥꯏꯅ ꯀꯥꯏꯊꯣꯛꯑꯒ ꯇꯣꯉꯥꯟꯅ ꯑꯩ ꯁꯤꯒꯤ ꯃꯇꯝꯁꯦ ꯂꯥꯏ ꯌꯦꯛꯀꯗꯕꯅꯤ ꯍꯥꯏꯅ ꯑꯗꯨꯃꯥꯏꯅ ꯃꯇꯝ ꯁꯤꯟꯗꯣꯛꯑꯒ ꯂꯥꯏ ꯌꯦꯛꯏ